ꯄ꯭ꯔꯖꯥꯁꯤꯡꯅ ꯇꯦꯛꯅꯤꯀꯦꯜ ꯗꯤꯐꯤꯀꯜꯇꯤ ꯐꯦꯁ ꯇꯧꯕ ꯍꯥꯏꯕꯗꯤ ꯑꯩꯈꯣꯏꯅ ꯁꯦꯃꯤꯅꯥꯔ ꯑꯃ ꯄꯥꯡꯊꯣꯛꯄ ꯃꯇꯝꯗ ꯁꯦꯃꯤꯅꯥꯔꯁꯤꯗ ꯑꯩꯈꯣꯏꯅ ꯂꯦꯞꯇꯣꯞ ꯑꯣꯔ ꯃꯦꯕꯤ ꯁꯦꯃꯤꯅꯥꯔꯗꯨꯒꯤ ꯄ꯭ꯔꯣꯖꯦꯛꯇꯔ ꯍꯥꯏꯇꯥꯔꯦ ꯃꯗꯨꯁꯤꯡꯗꯨ ꯑꯩꯈꯣꯏꯅ ꯍꯦꯡ ꯆꯠꯄ ꯌꯥꯎꯕ ꯑꯃ ꯑꯃ ꯌꯥꯎꯌꯦ ꯃꯁꯤꯁꯤꯡꯁꯤ ꯑꯩꯈꯣꯏꯅ ꯂꯦꯞꯇꯣꯞ ꯑꯃ ꯂꯩꯕ ꯃꯇꯝꯗ ꯑꯐꯕ ꯃꯔꯝ ꯆꯥꯕ ꯍꯦꯡ ꯆꯠꯇꯅꯤꯡꯉꯥꯏꯒꯤ ꯑꯩꯈꯣꯏꯅ ꯑꯥꯏ ꯑꯥꯏ ꯁꯕꯦꯟ ꯑꯥꯏ ꯐꯥꯏꯕ ꯀꯨꯝꯕ ꯈꯔ ꯂꯩꯔꯒ ꯃꯗꯨꯒꯤ ꯁꯦꯃꯤꯅꯥꯔꯗꯨ ꯑꯩꯈꯣꯏꯅ ꯄ꯭ꯔꯣꯁꯦꯁ ꯇꯧꯕ ꯇꯥꯏ ꯃꯁꯤꯁꯤ ꯀꯃꯥꯏꯅ ꯁꯣꯜꯕ ꯇꯧꯅꯤ ꯍꯥꯏꯕ ꯃꯇꯝꯗ ꯑꯩꯈꯣꯏꯅ ꯃꯔꯝ ꯆꯥꯅ ꯑꯩꯈꯣꯏꯒꯤ ꯁꯦꯃꯤꯅꯥꯔꯗꯨ ꯍꯧꯗ꯭ꯔꯤ ꯃꯇꯝꯗ ꯇꯦꯛꯅꯤꯀꯦꯜ ꯏꯁꯨ ꯃꯌꯥꯝꯁꯤꯡꯁꯦ ꯍꯥꯏꯕꯗꯤ ꯏꯠ ꯃꯦꯕꯤ ꯄ꯭ꯔꯖꯦꯟꯇꯦꯁꯟ ꯇꯧꯕ ꯃꯇꯝꯗ ꯄꯤ ꯄꯤ ꯇꯤ ꯍꯦꯡ ꯃꯥꯏꯀ꯭ꯔꯣꯁꯣꯄ ꯋꯥꯔꯗꯇꯣ ꯍꯦꯡ ꯆꯠꯄ ꯃꯈꯣꯏꯅ ꯆꯠꯂꯤꯁꯤ ꯀꯩꯅꯣ ꯃꯃꯥꯏꯒꯤ ꯁꯤꯁꯇꯦꯝꯗꯨꯒ ꯃꯥꯒꯤ ꯄꯋꯥꯔ ꯄꯋꯥꯔ ꯄꯣꯏꯟꯁꯤꯒ ꯃꯥꯒꯤ ꯃꯥꯏꯀ꯭ꯔꯣꯁꯣꯞ ꯋꯥꯔꯗꯁꯤꯒ ꯆꯥꯟꯅꯗꯕ ꯃꯁꯤꯁꯤꯡꯁꯤ ꯀꯃꯥꯏꯅ ꯆꯥꯟꯅꯍꯟꯅꯤ ꯊꯤꯅꯤ ꯇꯧꯔꯝꯕꯗꯨ ꯃꯁꯤꯁꯤꯡꯁꯤ ꯁꯣꯜꯕ ꯑꯍꯥꯟꯕ ꯇꯧꯕ ꯁꯦꯃꯤꯅꯥꯔꯗꯨꯃ ꯄꯥꯡꯊꯣꯛꯇ꯭ꯔꯤꯉꯩ ꯃꯇꯝꯗ ꯇꯦꯛꯅꯤꯀꯦꯜ ꯏꯁꯨ ꯁꯤꯡꯁꯦ ꯑꯩꯈꯣꯏꯅ ꯍꯥꯟꯅ ꯁꯣꯜꯕ ꯇꯧꯊꯣꯛꯄ ꯗꯔꯀꯥꯔ ꯑꯣꯏ ꯃꯁꯤ ꯁꯤꯡꯁꯦ ꯑꯗꯨꯒ ꯑꯩꯈꯣꯏꯅ ꯃꯁꯤꯒꯤ ꯇꯦꯛꯅꯤꯀꯦꯜ ꯏꯁꯨꯁꯦ ꯑꯩꯈꯣꯏꯅ ꯃꯥꯒꯤ ꯄ꯭ꯔꯣꯁꯦꯁꯁꯔꯗꯨꯒꯤ ꯆꯥꯔꯤꯕ ꯃꯇꯨꯡ ꯏꯟꯅ ꯃꯇꯨꯡ ꯏꯟꯅ ꯃꯥꯒꯤ ꯃꯥꯏꯀ꯭ꯔꯣꯁꯣꯞ ꯋꯥꯔꯗ ꯇꯣ ꯃꯔꯝ ꯆꯥꯅ ꯑꯩꯈꯣꯏꯅ ꯍꯥꯞꯄ ꯗꯔꯀꯥꯔ ꯑꯣꯏ ꯁꯤꯅꯤ